ꯑꯩꯈꯣꯏꯒꯤ ꯂꯝꯗ ꯑꯅꯝꯕꯅ ꯁꯥꯟꯅꯔꯤꯕꯁꯦ ꯐꯨꯠꯕꯣꯜ ꯀ꯭ꯔꯤꯛꯀꯦꯠ ꯑꯗꯒꯤ ꯇꯥꯏꯀꯨꯟꯗꯣꯒꯨꯝꯕꯁꯨ ꯁꯥꯟꯅꯩ ꯍꯥꯏꯇꯥꯔꯦ ꯑꯗꯨꯒ ꯀꯩ ꯍꯥꯏꯇꯥꯔꯦ ꯑꯩꯈꯣꯏꯒꯤ ꯃꯁꯥꯟꯅ ꯑꯅꯝꯕ ꯑꯉꯥꯡꯅ ꯁꯥꯟꯅꯕ ꯌꯥꯕ ꯑꯗꯨꯒꯨꯝꯕꯁꯨ ꯃꯌꯥꯝ ꯂꯩꯈ꯭ꯔꯦ ꯑꯗꯨꯕꯨ ꯍꯧꯖꯤꯛ ꯁꯥꯟꯅꯕꯗ ꯑꯅꯝꯕꯅ ꯃꯌꯥꯝ ꯄꯨꯟꯅ ꯁꯥꯟꯅꯔꯤꯁꯤꯗꯤ ꯀ꯭ꯔꯤꯛꯀꯦꯠꯀ ꯐꯨꯠꯕꯣꯜꯒꯗꯤ ꯄꯥꯛꯁꯟꯅ ꯁꯥꯟꯅꯔꯦ ꯑꯗꯨꯒ ꯃꯁꯤꯗ ꯃꯁꯤ ꯁꯥꯟꯅꯕꯅ ꯑꯩꯈꯣꯏꯗ ꯅꯨꯡꯉꯥꯏꯕ ꯀꯩꯒꯨꯝꯕ ꯃꯌꯥꯝ ꯐꯪꯕ ꯍꯥꯏꯇꯥꯔꯦ ꯑꯗꯒꯤ ꯁꯨꯝ ꯑꯗꯨ ꯀꯔꯤ ꯋꯥꯛꯀꯤꯡ ꯂꯥꯡ ꯆꯦꯟꯗꯕ ꯃꯤꯒꯤꯁꯨ ꯑꯗꯨꯒꯨꯝꯕ ꯐꯨꯠꯕꯣꯜꯈꯛ ꯁꯥꯟꯅꯔꯒ ꯋꯥꯛꯀꯤꯡꯗ ꯐꯪꯉꯤꯕ ꯇꯦꯂꯦꯟ ꯑꯗꯨꯒꯨꯝꯕꯗꯨ ꯐꯨꯠꯕꯣꯜꯗꯒꯤꯁꯨ ꯈꯔꯗꯤ ꯑꯗꯨꯝ ꯐꯪꯕ ꯉꯝꯃꯤ ꯑꯗꯨꯅ ꯑꯩꯈꯣꯏ ꯍꯥꯟꯅꯗꯒꯤ ꯍꯧꯅ ꯁꯥꯟꯅꯔꯛꯄ ꯍꯥꯏꯁꯤ ꯀ꯭ꯔꯤꯛꯀꯦꯠꯁꯨ ꯑꯗꯨꯝ ꯌꯥꯎꯋꯦ ꯑꯗꯨꯒ ꯇꯥꯏꯀꯨꯟꯗꯣ ꯑꯗꯤ ꯐꯨꯅꯕ ꯈꯣꯠꯅꯕꯁꯨ ꯁꯤꯁꯨ ꯁꯥꯟꯅꯕꯗ ꯆꯤꯡꯕꯅꯤꯅ ꯁꯨꯒꯨꯝꯕꯁꯤꯁꯨ ꯑꯗꯨꯝ ꯌꯥꯎꯋꯦ ꯍꯥꯏꯇꯥꯔꯦ